ꯍꯤꯟꯗꯤꯒꯤ ꯂꯣꯟꯒ ꯑꯈꯣꯏꯒꯤ ꯃꯅꯤꯄꯨꯔꯤ ꯂꯣꯟꯒ ꯒꯤ ꯈꯦꯠꯅ ꯆꯥꯡꯗꯝꯅꯕꯁꯦ ꯑꯩꯈꯣꯏ ꯍꯤꯟꯗꯤꯁꯤꯗꯤ ꯑꯩꯈꯣꯏꯒꯤ ꯅꯦꯁꯅꯦꯜ ꯂꯦꯡꯒꯨꯋꯦꯁꯅꯦ ꯍꯥꯏꯇꯔꯦ ꯁꯝꯅ ꯍꯥꯏꯔꯕꯗ ꯍꯣꯜ ꯂꯩꯔꯤꯕ ꯂꯝꯖꯤꯗ ꯂꯩꯔꯤꯕ ꯃꯤꯄꯨꯝ ꯈꯨꯗꯤꯡꯃꯛꯅ ꯑꯈꯣꯏꯒꯤ ꯍꯤꯟꯗꯤꯁꯤꯗꯤ ꯂꯣꯏꯅ ꯈꯪꯏ ꯑꯗꯨꯒ ꯃꯅꯤꯄꯨꯔꯤ ꯂꯣꯟꯁꯤꯗꯤ ꯑꯩꯈꯣꯏ ꯃꯩꯇꯩ ꯃꯆꯥ ꯈꯣꯏ ꯃꯅꯤꯄꯨꯔꯁꯤꯗ ꯂꯩꯔꯤꯕ ꯑꯈꯣꯏꯒꯤ ꯏꯆꯤꯟ ꯏꯅꯥꯎ ꯃꯌꯥꯝꯁꯤ ꯈꯛ ꯅꯠꯇꯅ ꯑꯇꯩ ꯂꯝꯗ ꯆꯠꯂꯨꯕ ꯃꯇꯝꯗ ꯃꯅꯤꯄꯨꯔꯤ ꯉꯥꯡꯅꯕ ꯌꯥꯗꯦ ꯃꯣꯏ ꯈꯪꯗꯦ ꯀꯔꯤꯝꯇ ꯑꯗꯨꯅ ꯑꯩꯈꯣꯏꯒꯤ ꯉꯁꯥꯏꯒꯤ ꯃꯣꯏꯗꯨꯒ ꯋꯥꯔꯤ ꯁꯅꯥꯔꯛꯅꯕ ꯍꯣꯠꯅꯕꯗ ꯑꯈꯣꯏꯒꯤ ꯏꯔꯣꯟꯁꯤꯗꯤ ꯁꯤꯖꯤꯟꯅꯕ ꯌꯥꯗ꯭ꯔꯝꯅꯤꯅ ꯍꯤꯟꯗꯤ ꯅꯠꯇ꯭ꯔꯒ ꯏꯪꯂꯤꯁꯀꯨꯝꯕ ꯉꯥꯛꯇ ꯁꯤꯖꯤꯅꯕꯒꯤ ꯑꯈꯣꯏꯒꯤ ꯂꯣꯟꯁꯤꯒꯤ ꯀꯩꯅꯣꯁꯦ ꯁꯨꯝ ꯅꯦꯝꯊꯔꯛꯑꯦ ꯆꯥꯡ ꯑꯩꯈꯣꯏꯒꯤ ꯃꯥꯒꯤ ꯂꯦꯚꯦꯜ ꯍꯥꯏꯒꯗ꯭ꯔꯥ ꯁꯤ ꯁꯨꯝ ꯅꯦꯝꯊꯔꯛꯑꯦ ꯃꯨꯠꯈꯤꯕꯒꯤ ꯆꯥꯡꯖꯨ ꯌꯥꯝ ꯋꯥꯡꯉꯦ ꯍꯥꯏꯇꯔꯦ ꯁꯝꯅ ꯍꯥꯏꯔꯕꯗ ꯑꯗꯨꯅ ꯈꯤꯇꯪ ꯆꯥꯎꯈꯠꯅꯕꯒꯤ ꯋꯥꯈꯜꯂꯣꯟ ꯆꯦꯜꯍꯟꯂꯤꯡꯉꯦ ꯃꯌꯥꯝꯗ ꯃꯅꯤꯄꯨꯔꯤꯁꯤꯁꯨ ꯈꯤꯇꯪ ꯆꯥꯎꯈꯠꯅꯕ ꯈꯟꯃꯤꯟꯅꯁꯦ